ꯍꯜꯂꯣ ꯑꯣ ꯏꯕꯨꯡꯉꯣ ꯇꯧꯕꯤꯔꯛꯏꯁꯤꯕꯨ ꯀꯅꯥꯅꯣ ꯑꯣ ꯍꯣꯏ ꯍꯣꯏ ꯍꯣꯏ ꯏꯕꯨꯡꯉꯣꯁꯨ ꯌꯥꯎꯅꯤꯡꯉꯗꯤ ꯌꯥꯎꯕ ꯁꯔꯨꯛ ꯌꯥꯕ ꯌꯥꯅꯤꯌꯦ ꯑꯣ ꯑꯩꯈꯣꯏꯁꯦ ꯀꯥꯡꯁꯦ ꯆꯍꯤ ꯈꯨꯗꯤꯡꯒꯤꯅꯦ ꯄꯥꯡꯊꯣꯛꯑꯦꯕꯀꯣ ꯑꯗꯨ ꯁꯥꯟꯅꯅꯤꯡꯕ ꯃꯇꯝ ꯑꯃꯗ ꯍꯦꯛꯇ ꯁꯥꯟꯅꯕꯕꯨꯗꯤ ꯌꯥꯏ ꯑꯗꯨ ꯑꯣꯏꯔꯁꯨ ꯑꯩꯈꯣꯏꯒꯤ ꯀꯨꯝꯍꯩ ꯍꯔꯥꯎ ꯂꯩꯕ ꯃꯇꯝꯗꯀꯣ ꯑꯗꯨꯗ ꯑꯣꯏꯅ ꯇꯣꯔꯅꯥꯃꯦꯟ ꯑꯣꯏꯅ ꯇꯧꯋꯦꯕ ꯑꯩꯈꯣꯏ ꯁꯤꯁꯤꯒꯤꯗꯤꯀꯣ ꯑꯗꯨꯒ

ꯑꯣ ꯆꯥꯕꯒꯤ ꯋꯥꯕꯨꯗꯤꯅꯦ ꯆꯥꯅꯤꯡꯕꯇ ꯆꯥꯕ ꯌꯥꯏ ꯑꯗꯨꯒ ꯈꯦꯆꯤ ꯍꯥꯏꯗꯨꯗꯤ ꯀꯥꯡ ꯆꯤꯡꯕꯗꯣ ꯑꯗꯨꯗ ꯊꯣꯡꯉꯒ ꯕꯥꯃꯣꯟꯅ ꯊꯣꯡꯉꯒ ꯆꯥꯕꯒꯤ ꯋꯥꯅꯤꯀꯣ ꯀꯥꯡ ꯁꯥꯟꯅꯕꯗꯗꯤ ꯆꯥꯅꯤꯡꯕ ꯆꯥꯕ ꯌꯥꯏꯌꯦ ꯀꯩꯁꯨ ꯀꯩꯅꯣ ꯇꯧꯗꯦ ꯃꯤ ꯃꯤꯁꯦ ꯃꯤ ꯇꯔꯨꯛ ꯇꯔꯨꯛ ꯇꯔꯦꯠꯂꯥ ꯇꯔꯦꯠ ꯑꯣꯏꯔꯝꯃꯅꯤ ꯑꯥ ꯍꯣ ꯏꯕꯨꯡꯉꯣ ꯂꯥꯛꯑꯣ ꯂꯥꯛꯑꯀꯥꯟꯗ ꯀꯩꯅꯣ ꯇꯧꯔꯁꯤꯅꯦ ꯌꯦꯡꯉꯒ ꯈꯪꯒꯅꯤ ꯑꯣ ꯈꯪꯕꯒꯤ ꯁꯥꯟꯅꯕ ꯅꯠꯇꯤꯌꯦ ꯑꯩꯈꯣꯏꯒꯤ ꯃꯩꯇꯩ ꯃꯩꯇꯩꯁꯤꯡꯒꯤ ꯃꯩꯇꯩꯒꯤ ꯀꯜꯆꯔꯁꯦ ꯃꯨꯠꯈꯤꯗꯧꯔꯦ ꯍꯥꯏꯅꯅꯦ ꯑꯩꯈꯣꯏꯅ ꯉꯥꯛꯅꯕꯒꯤ ꯍꯥꯏꯅꯅꯦ ꯆꯍꯤ ꯈꯨꯗꯤꯡꯒꯤ ꯑꯗꯨꯝ ꯄꯥꯡꯊꯣꯛꯆꯕꯅꯦꯕ ꯁꯤꯒꯤ ꯀꯩꯅꯣꯁꯦ ꯑꯩꯈꯣꯏꯁꯦ ꯏꯕꯨꯡꯉꯣ ꯏꯕꯨꯡꯉꯣ ꯍꯣ ꯂꯩꯌꯦ ꯂꯩꯌꯦ ꯑꯣ ꯑꯩꯈꯣꯏꯒꯤꯅꯦ ꯁꯥꯟꯅꯕ ꯌꯥꯕꯗꯤ ꯁꯥꯟꯅꯅꯤꯡꯕ ꯅꯨꯃꯤꯠ ꯑꯃꯗ ꯍꯦꯛꯇ ꯁꯥꯟꯅꯕ ꯌꯥꯏꯀꯣ ꯑꯗꯨꯕꯨꯅꯦ ꯑꯩꯈꯣꯏꯒꯤ ꯑꯣꯏꯅꯗꯤꯅꯦ ꯀꯩꯅꯣ ꯅꯨꯃꯤꯠꯇ ꯖꯔꯃ ꯅꯨꯃꯤꯠꯇꯣ ꯑꯗꯨꯗ ꯑꯣꯏꯅ ꯇꯧꯋꯦ ꯖꯔꯃ ꯅꯨꯃꯤꯠꯇ ꯑꯣꯏꯅ ꯄꯥꯡꯊꯣꯛꯑꯦꯕ ꯍꯣꯏꯍꯣꯏ ꯏꯕꯨꯡꯉꯣ ꯅꯣꯡꯃ ꯀꯣꯏꯔꯛꯑꯣ ꯑꯗꯨꯒ ꯌꯦꯡꯉꯣ ꯂꯥꯛꯑꯣ